ꯃꯅꯤꯄꯨꯔꯒꯤ ꯃꯍꯩ ꯃꯁꯤꯡ ꯇꯝꯕꯒꯤ ꯃꯑꯣꯡ ꯑꯁꯤꯗ ꯐꯒꯠꯅꯅꯕ ꯃꯐꯝ ꯑꯁꯤꯗ ꯄꯥꯏꯈꯠꯂꯤꯕ ꯃꯔꯨ ꯑꯣꯏꯕ ꯈꯣꯡꯊꯥꯡꯁꯤꯡ ꯑꯗꯨꯗꯤ ꯑꯩꯈꯣꯏꯒꯤ ꯍꯧꯖꯤꯛ ꯔꯥꯏꯠ ꯇꯨ ꯏꯖꯨꯀꯦꯁꯟ ꯄꯣꯂꯤꯁꯤ ꯃꯈꯥꯗ ꯍꯥꯏꯕꯗꯤ ꯏꯖꯨꯀꯦꯁꯟ ꯐꯣꯔ ꯑꯣꯜ ꯑꯅ ꯍꯥꯏꯕꯗꯤ ꯑꯉꯥꯡꯁꯤꯡꯁꯤ ꯂꯣꯏꯅ ꯁꯥꯇ꯭ꯔꯁꯤꯡꯁꯦ ꯃꯍꯩ ꯃꯁꯤꯡ ꯇꯝꯕꯥ ꯍꯥꯏꯕꯒꯤ ꯔꯥꯏꯠ ꯑꯃꯁꯨ ꯂꯩꯖꯔꯦ ꯑꯗꯨꯒꯤ ꯃꯊꯛꯇꯨꯗ ꯍꯧꯖꯤꯛ ꯇꯣꯉꯥꯟ ꯇꯣꯉꯥꯟꯕ ꯁꯝꯅ ꯍꯥꯏꯔꯕꯗ ꯑꯩꯈꯣꯏꯒꯤ ꯔꯨꯁꯣ ꯀꯔꯤ ꯑꯦ ꯑꯥꯏ ꯑꯥꯔꯅ ꯆꯜꯂꯥꯏꯕ ꯏꯖꯨꯀꯦꯁꯟ ꯄ꯭ꯔꯣꯒ꯭ꯔꯥꯝ ꯑꯃ ꯍꯥꯏ ꯇꯥꯔꯦ ꯑꯣꯗꯤꯑꯣꯒꯤ ꯑꯣꯏꯕ ꯏꯖꯨꯀꯦꯁꯟ ꯄ꯭ꯔꯣꯒ꯭ꯔꯥꯝ ꯑꯃ ꯄꯥꯏꯈꯠꯂꯤꯕ ꯑꯁꯤꯁꯤꯅ ꯆꯥꯎꯔꯥꯛꯄ ꯂꯩꯔꯤꯕ ꯃꯅꯤꯄꯨꯔꯗ ꯂꯩꯔꯤꯕ ꯁꯥꯇ꯭ꯔꯁꯤꯡ ꯍꯥꯏꯇꯥꯔꯦ ꯁꯤꯗ ꯆꯥꯎꯔꯥꯛꯄ ꯃꯇꯦꯡ ꯑꯃ ꯄꯤ ꯁꯝꯅ ꯍꯥꯏꯔꯕꯗ ꯏꯪꯂꯤꯁꯀꯤꯕꯨ ꯑꯣꯏꯔꯣ ꯃꯦꯠꯁꯀꯤꯕꯨ ꯑꯣꯏꯔꯣ ꯐꯤꯖꯤꯛꯁꯀꯤꯕꯨ ꯑꯣꯏꯔꯣ ꯁꯤꯒꯤ ꯆꯥꯎꯔꯥꯛꯄ ꯁꯞꯖꯦꯛꯁꯤꯡꯁꯤꯒꯤ ꯃꯇꯥꯡꯗ ꯃꯣꯏꯅ ꯔꯟ ꯇꯧꯔꯤꯕ ꯄ꯭ꯔꯣꯒ꯭ꯔꯥꯝꯁꯤꯗ ꯈꯔ ꯇꯥꯛꯄꯤꯕ ꯅꯩꯅꯕꯤꯕ ꯍꯥꯏꯕ ꯇꯥꯔꯦ ꯑꯗꯨꯒꯤ ꯃꯊꯛꯇꯨꯗ ꯑꯩꯈꯣꯏꯒꯤ ꯍꯧꯖꯤꯛ ꯐ ꯐ꯭ꯔꯤ ꯗꯦ ꯃꯤꯜ ꯄꯤꯕꯗ ꯁ꯭ꯀꯨꯜꯒꯤ ꯃꯤꯠ ꯗꯦ ꯃꯤꯜ ꯄꯤꯕꯗꯣ ꯆꯥꯗꯤ ꯑꯩꯈꯣꯏ ꯆꯥꯛ ꯆꯥꯕ ꯐꯪꯗꯕ ꯍꯥꯏꯒꯗ꯭ꯔꯥ ꯁ꯭ꯀꯨꯜ ꯀꯥꯔꯛꯄ ꯃꯇꯝꯗ ꯈꯤꯇꯪ ꯑꯋꯥꯕꯅ ꯃꯔꯝ ꯑꯣꯏꯔꯒ ꯆꯥꯕ ꯊꯛꯄ ꯐꯪꯗꯕ ꯑꯉꯥꯡꯁꯤꯡꯁꯤꯕꯨ ꯀꯩꯗꯧꯕ ꯁ꯭ꯀꯨꯜꯗ ꯃꯔꯝ ꯑꯣꯏꯔꯒ ꯁ꯭ꯀꯨꯜꯗ ꯍꯧꯖꯤꯛ ꯆꯥꯛ ꯄꯤꯖꯕꯤꯕꯒꯤ ꯊꯧꯔꯝ ꯑꯁꯤꯁꯨ ꯑꯃꯅꯤ ꯑꯗꯨꯒꯤ ꯃꯊꯛꯇꯨꯗ ꯍꯧꯖꯤꯛ ꯑꯉꯥꯡꯁꯤꯡꯗ ꯑꯩꯈꯣꯏꯒꯤ ꯁꯔꯕ ꯁꯤꯛꯁꯥ ꯑꯕꯤꯌꯥꯟꯒꯤ ꯃꯇꯨꯡ ꯏꯟꯅ ꯐ꯭ꯔꯤ ꯇꯦꯛꯁ ꯕꯨꯛ ꯄꯤꯕꯤꯕ ꯍꯥꯏꯕꯗꯤ ꯂꯦꯝꯅ ꯑꯩꯈꯣꯏꯒꯤ ꯂꯥꯏꯔꯤꯛ ꯂꯥꯏꯁꯨꯒꯤ ꯀꯩ ꯀꯥꯒꯤ ꯄꯣꯠ ꯆꯩ ꯄꯤꯕꯤꯕ ꯌꯨꯅꯤꯐꯣꯝ ꯄꯤꯕꯤꯕ ꯑꯗꯨꯒ ꯐ꯭ꯔꯤꯗ ꯂꯥꯏꯔꯤꯛ ꯀꯩ ꯀꯥ ꯐꯪꯕ ꯑꯁꯤꯁꯨ ꯑꯃꯅꯤ